ꯑꯁ ꯈꯪꯗꯦꯗ ꯇꯧꯔꯤꯁꯤ ꯃꯤꯁꯨ ꯂꯩꯅꯩꯌꯦꯗ ꯑꯩꯁꯨ ꯋꯥꯁꯤꯡ ꯃꯦꯆꯤꯟ ꯑꯃ ꯂꯩꯔꯨꯕꯅꯤ ꯐꯤ ꯁꯨꯅꯉꯥꯏꯑꯗ ꯅꯤꯡꯊꯝꯊꯥꯗꯁꯨ ꯑꯗꯨꯝꯅ ꯅꯨꯡꯁꯥ ꯁꯥꯗ꯭ꯔꯁꯨ ꯀꯪꯕ ꯉꯝꯕ ꯍꯦꯛ ꯍꯥꯏꯅꯔꯦ ꯃꯤꯉꯩꯁꯤꯅ ꯍꯔꯥꯎꯗꯅ ꯄꯩꯁꯥ ꯂꯩ ꯂꯩꯇꯕ ꯅꯨꯡꯁꯥ ꯁꯥꯗ꯭ꯔꯀꯥꯟꯗ ꯐꯤ ꯀꯪꯍꯟꯕ ꯉꯝꯕ ꯄꯣꯠꯁꯤ ꯂꯩꯕꯅ ꯈ꯭ꯋꯥꯏ ꯀꯥꯟꯅꯩꯌꯦꯅ ꯈꯜꯂ ꯂꯩꯔꯨꯔꯒꯕꯨ ꯇꯧꯔꯤ ꯊꯕꯛꯁꯤ ꯂꯣꯏꯔꯦꯗꯅ ꯇꯧꯔꯤꯁꯤ ꯐꯤ ꯅꯤꯄꯥꯜ ꯃꯥꯄꯜ ꯍꯥꯞꯄꯗ ꯃꯈꯣꯟ ꯊꯣꯛꯄ ꯒ꯭ꯔꯣ ꯒ꯭ꯔꯣ ꯒ꯭ꯔꯣ ꯂꯥꯎꯕ ꯑꯗꯨꯗꯒꯤ ꯀꯩꯅꯣꯁꯨ ꯑꯥ ꯀꯦꯖꯤꯁꯨ ꯇꯔꯥꯒ ꯅꯤꯊꯣꯏꯒꯤꯅꯤ ꯑꯩꯅ ꯂꯩꯔꯤꯁꯦ ꯇꯔꯥꯅꯤꯊꯣꯏꯒꯤꯁꯤ ꯑꯗꯨꯝ ꯀꯦ ꯖꯤ ꯇꯔꯨꯛ ꯇꯔꯦꯠꯀꯤ ꯄꯣꯠ ꯍꯥꯞꯄꯗ ꯀꯔꯤꯑꯝꯇ ꯌꯥꯔꯣꯏꯗꯕ ꯍꯥꯏꯕꯗꯤ ꯕꯦꯔꯥ ꯇꯧꯕꯝ ꯊꯣꯛꯇꯦꯕ ꯑꯃꯐꯥꯎ ꯑꯗꯨ ꯀꯦ ꯖꯤ ꯇꯔꯥꯅꯤꯊꯣꯏꯒꯤ ꯂꯩꯔꯒꯕꯨ ꯁꯤ ꯀꯦ ꯖꯤ ꯑꯍꯨꯝ ꯂꯣꯝꯒꯤ ꯄꯣꯠ ꯍꯥꯞꯄꯁꯨ ꯅꯠꯇꯕ ꯃꯈꯣꯜ ꯑꯁꯨꯛ ꯌꯥꯝ ꯊꯣꯛꯏꯁꯤꯕꯨ ꯀꯔꯝꯕ ꯃꯦꯆꯤꯟꯅꯣ ꯈꯪꯗꯦꯕ ꯁꯤꯕꯣ ꯌꯥꯝ ꯅꯨꯡꯉꯥꯏꯇꯦꯗ ꯑꯗꯨꯗꯩ ꯐꯤ ꯀꯪꯍꯟꯕ ꯃꯇꯝꯗꯅ ꯐꯤ ꯀꯪꯍꯜꯂꯦ ꯑꯩꯗꯤ ꯍꯔꯥꯎꯗꯅ ꯑꯩꯗꯤ ꯑꯦ ꯅꯤꯡꯊꯝꯊꯥ ꯃꯇꯝꯗ ꯐꯤꯗꯨ ꯌꯥꯝ ꯊꯨꯅ ꯀꯪꯕꯅꯤꯒ ꯍꯥꯏꯔꯦ ꯐꯤꯗꯨ ꯑꯃꯨꯛꯇꯪ ꯀꯪꯍꯟꯒꯦꯗ ꯑꯃꯨꯛ ꯌꯦꯡꯉꯨꯔꯦ ꯑꯗꯨ ꯀꯪꯍꯜꯂꯨꯔꯒꯕꯨ ꯐꯤꯗꯨ ꯄꯨꯔꯥ ꯃꯆꯨꯝ ꯑꯣꯔꯣꯔꯣ ꯇꯥꯔꯒ ꯇꯪꯈꯥꯏ ꯑꯃ ꯀꯪ ꯇꯪꯈꯥꯏ ꯑꯃ ꯀꯪꯗꯕꯩ ꯃꯑꯣꯡꯗ ꯂꯩꯔꯤꯁꯤꯕꯨ ꯀꯔꯝꯕ ꯀꯝꯄꯦꯅꯤꯅ ꯀꯔꯝꯕ ꯄꯣꯠꯅ ꯁꯦꯝꯃꯛꯏꯅꯣ ꯈꯪꯗꯦ ꯁꯤꯗꯤ ꯌꯥꯝ ꯊꯤꯅ ꯅꯨꯡꯉꯥꯏꯇꯦꯗ